ꯑꯩ ꯑꯗꯨꯝ ꯊꯕꯛ ꯊꯔꯥꯒꯤ ꯌꯥꯝꯅ ꯊꯕꯛ ꯊꯔꯥꯒꯤ ꯌꯥꯝꯅ ꯆꯦꯜꯂꯤ ꯐꯣꯝ ꯀꯩꯀꯩ ꯊꯥꯗꯅ ꯈꯣꯠꯇꯅ ꯊꯕꯛꯀꯤ ꯌꯥꯝꯅ ꯆꯦꯟꯖꯕ ꯃꯤꯅꯤ ꯑꯗꯨꯒ ꯏꯌꯥꯏꯃ ꯑꯩꯈꯣꯏ ꯑꯃ ꯑꯃꯁꯨ ꯊꯕꯛ ꯑꯃ ꯑꯃꯁꯨ ꯂꯣꯏꯅ ꯌꯥꯎꯁꯤꯜꯂꯤ ꯑꯗꯨꯒ ꯊꯕꯛ ꯑꯃ ꯑꯣꯏꯒꯦ ꯍꯥꯏꯅ ꯈꯜꯂꯤ ꯑꯩ ꯂꯥꯏꯔꯤꯛ ꯇꯝꯖꯔꯤ ꯀ꯭ꯂꯥꯁ ꯁꯤꯛꯁꯇꯩꯅ ꯇꯦꯟ ꯐꯥꯎ ꯅ꯭ꯌꯨ ꯄꯥꯕ꯭ꯂꯤꯛ ꯈꯥꯉꯕꯣꯛꯇ ꯇꯃꯖꯩ ꯑꯗꯒꯤ ꯃꯊꯪꯅ ꯇꯨꯌꯦꯜꯄꯇꯩ ꯑꯦꯂꯕꯦꯟꯗꯩꯅ ꯇꯨꯌꯦꯜꯄ ꯐꯥꯎ ꯀꯦ ꯑꯦꯝ ꯁ꯭ꯀꯨꯜꯗ ꯇꯝꯖꯩ ꯑꯗꯨꯒ ꯃꯊꯪꯅ ꯕꯤ ꯑꯦꯅ ꯀꯩꯗ ꯋꯥꯏꯈꯣꯝ ꯃꯅꯤ ꯊꯧꯕꯥꯟ ꯒꯥꯔꯜ ꯀꯣꯂꯦꯖꯇ ꯇꯝꯖꯩ ꯒ꯭ꯔꯦꯖꯨꯑꯦꯁꯟ ꯂꯣꯏꯖꯩ ꯑꯗꯨꯗ ꯑꯩꯒꯤ ꯑꯣꯟꯅꯔꯁ ꯁꯕꯖꯦꯛꯅ ꯖꯣꯒ꯭ꯔꯥꯐꯤꯗ ꯂꯧꯖꯔꯛꯏ ꯑꯗꯨ ꯍꯧꯖꯤꯛꯇꯤ ꯃꯁꯇꯔ ꯇꯧꯖꯗꯦ ꯑꯩꯒꯤ ꯄꯥꯝꯖꯕ ꯍꯥꯏꯔꯒꯗꯤ ꯊꯕꯛ ꯑꯃ ꯇꯧꯖꯕꯁꯤꯅꯤ ꯈ꯭ꯋꯥꯏꯗꯩ ꯄꯥꯝꯖꯕ ꯊꯕꯛ ꯑꯃ ꯇꯧꯔꯒ ꯑꯩꯒꯤ ꯏꯃꯥ ꯏꯄꯥ ꯑꯃꯁꯨꯡ ꯏꯆꯤꯜ ꯏꯅꯥꯎ ꯁꯦꯝꯕ ꯄꯥꯝꯖꯩ ꯑꯩꯒꯤ ꯄꯥꯝꯖꯕ ꯍꯥꯏꯔꯒꯗꯤ